ꯍꯜꯂꯣ

ꯑꯣ ꯍꯣꯏ ꯍꯣꯏ ꯍꯣꯏ ꯑꯌꯨꯛꯁꯦ ꯑꯩꯈꯣꯏ ꯀꯩꯅꯣꯗꯒꯤ ꯄꯨꯡ ꯇꯔꯨꯛ ꯑꯗꯨꯃꯥꯏꯅ ꯍꯧꯔꯒ ꯄꯨꯡ ꯃꯄꯥꯜ ꯃꯈꯥꯏ ꯇꯔꯥ ꯑꯗꯨꯃꯥꯏꯅ ꯂꯣꯏꯁꯟꯕꯅꯦ ꯑꯗꯨꯒ ꯏꯚꯤꯅꯤꯡ ꯍꯥꯏꯇꯔꯦ ꯏꯚꯤꯅꯤꯡꯒꯤ ꯁꯦꯁꯟꯁꯤꯗꯤ ꯑꯩꯈꯣꯏꯒꯤ ꯀꯩꯅꯣ ꯐꯣꯔ ꯊꯥꯔꯇꯤ ꯑꯗꯨꯋꯥꯏꯗꯒꯤ ꯍꯧꯔꯒ ꯁꯕꯦꯟ ꯑꯦꯠ ꯑꯅꯛꯄꯗ ꯑꯣꯏꯔꯒꯗꯤ ꯑꯗꯨꯝ ꯑꯦꯠ ꯑꯗꯨꯋꯥꯏ ꯐꯥꯎꯕ ꯑꯗꯨꯝ ꯁꯥꯟꯅꯕ ꯑꯗꯨꯃꯥꯏꯅ ꯇꯧꯏ ꯑꯗꯣ ꯅꯪꯅ ꯄꯥꯝꯕꯒꯤ ꯃꯇꯨꯡ ꯏꯟꯅ ꯃꯣꯔꯅꯤꯡ ꯑꯣꯏꯅ ꯂꯥꯛꯀꯦꯔꯥ ꯅꯠꯇ꯭ꯔꯒꯅ ꯏꯕꯅꯤꯡ ꯑꯣꯏꯅ ꯂꯥꯛꯀꯦꯔꯥ ꯍꯥꯏꯕꯗꯨꯗꯤ ꯑꯗꯨꯝ ꯅꯈꯣꯏꯅ ꯈꯜꯂꯒ ꯑꯦꯅꯤꯇꯥꯏꯝ ꯑꯗꯨꯝ ꯂꯥꯛꯄ ꯌꯥꯒꯅꯤ ꯑꯗꯨꯗꯤ ꯑꯣ ꯍꯣꯏ ꯍꯣꯏ ꯑꯩꯈꯣꯏꯒꯤꯁꯤ ꯖꯤꯝꯒꯤ ꯏꯀ꯭ꯋꯤꯞꯃꯦꯟꯁꯤꯡꯁꯦ ꯑꯩꯈꯣꯏꯒꯤ ꯑꯣꯏꯅꯗꯤ ꯑꯌꯥꯝꯕꯅꯗꯤ ꯃꯦꯆꯤꯟꯒꯤ ꯇꯥꯏꯄꯇ ꯂꯣꯏꯅ ꯇꯧꯔꯛꯑꯅꯤꯀꯣ ꯑꯗꯨꯒ ꯃꯦꯆꯤꯟꯒꯤꯁꯦ ꯑꯌꯥꯝꯕꯅ ꯑꯩꯈꯣꯏꯒꯤꯗ ꯁꯤꯖꯤꯟꯅꯔꯤꯁꯦ ꯑꯩꯈꯣꯏ ꯇ꯭ꯔꯦꯟꯅꯔ ꯑꯍꯨꯝ ꯂꯩꯒꯅꯤ ꯑꯍꯨꯝꯁꯤꯅ ꯅꯈꯣꯏꯗ ꯁꯥꯟꯅꯕꯒꯤ ꯃꯑꯣꯡꯁꯦ ꯀꯃꯥꯏꯅꯅꯣ ꯍꯥꯏꯕꯀꯥꯟꯗ ꯑꯩꯈꯣꯏꯒꯤ ꯔꯨꯇꯤꯟ ꯆꯥꯠ ꯑꯃ ꯈꯥꯏꯗꯣꯔꯛꯀꯅꯤ ꯔꯨꯇꯤꯟ ꯆꯥꯠꯁꯦ ꯑꯩꯈꯣꯏꯒꯤ ꯊ꯭ꯔꯤ ꯗꯦꯁ ꯊ꯭ꯔꯤ ꯗꯦꯁ ꯑꯗꯨꯃꯥꯏꯅ ꯁꯦꯝꯃꯒ ꯍꯥꯏꯕꯗꯤ ꯑꯩꯈꯣꯏꯒꯤ ꯍꯛꯆꯥꯡꯒꯤ ꯇꯣꯉꯥꯟ ꯇꯣꯡꯉꯥꯟ ꯍꯥꯏꯕꯗꯤ ꯕꯥꯏ ꯇ꯭ꯔꯥꯏ ꯑꯗꯨꯒ ꯊꯥꯏ ꯕꯦꯛ ꯁꯨꯃꯥꯏꯅ ꯂꯣꯏꯅ ꯈꯥꯏꯗꯣꯔꯛꯀꯅꯤ ꯑꯗꯨ ꯅꯣꯡꯃꯒꯤ ꯃꯁꯤꯗ ꯈꯥꯏꯗꯣꯛꯑꯕ ꯃꯇꯨꯡꯗ ꯍꯥꯏꯕꯗꯤ ꯉꯁꯤꯅ ꯕꯥꯏꯒꯤ ꯁꯥꯟꯅꯈ꯭ꯔꯒꯗꯤ ꯍꯌꯦꯡꯅ ꯑꯇꯣꯞꯄ ꯇ꯭ꯔꯥꯏꯒꯤ ꯑꯃꯨꯛ ꯁꯥꯟꯅꯕ ꯑꯗꯨꯃꯥꯏ ꯇꯧꯔꯒ ꯍꯣꯏ ꯁꯥꯟꯅꯕꯁꯤ ꯂꯣꯏꯔꯛꯑꯕ ꯃꯇꯨꯡꯗ ꯑꯩꯈꯣꯏ ꯑꯦꯞꯁꯀꯤ ꯑꯃꯨꯛ ꯑꯃ ꯍꯥꯞꯀꯅꯤ ꯍꯥꯏꯗꯤ ꯍꯧꯖꯤꯛꯀꯤ ꯃꯇꯝꯗꯗꯤ ꯖꯤꯝ ꯁꯥꯟꯅꯕ ꯑꯇꯩ ꯑꯇꯩ ꯂꯥꯛꯄꯁꯤꯡꯁꯦ ꯄꯨꯛꯀꯤ ꯍꯟꯊꯅꯕ ꯁꯦ ꯃꯦꯟ ꯑꯣꯏꯅ ꯁꯨꯃꯥꯏꯅ ꯑꯗꯨꯝ ꯂꯥꯛꯅꯕꯁꯨ ꯌꯥꯎꯏ ꯑꯗꯨ ꯁꯤꯛꯁ ꯄꯦꯛ ꯀꯨꯝꯕ ꯀꯔꯤꯒꯨꯝꯕ ꯂꯩꯍꯟꯒꯦ ꯍꯥꯏꯕꯇꯔꯒꯗꯤ ꯁꯤꯒꯨꯝꯕꯁꯦ ꯁꯥꯟꯅꯔꯕ ꯃꯇꯨꯡꯗ ꯑꯩꯈꯣꯏꯅ ꯀꯔꯤ ꯇꯧꯒꯅꯤ ꯍꯥꯏꯕ ꯀꯥꯟꯗ ꯂꯥꯁꯇ ꯑꯦ ꯕꯤ ꯑꯦꯁ ꯑꯦꯄꯁꯀꯤꯁꯦ ꯁꯤꯁꯤꯃ ꯍꯥꯞꯄꯕ ꯃꯇꯨꯡꯗ ꯁꯤꯒꯤꯁꯨ ꯑꯗꯨꯝ ꯑꯩꯈꯣꯏꯗ ꯐꯦꯁꯤꯂꯤꯇꯤ ꯐꯖꯅ ꯂꯩ ꯍꯥꯏꯕꯗꯤ ꯁꯤꯒꯤꯗꯃꯛꯇ ꯑꯩꯈꯣꯏꯒꯤ ꯃꯈꯥꯗ ꯑꯩꯈꯣꯏꯒꯤ ꯃꯦꯠꯇ ꯇꯧꯕꯒꯤ ꯀꯩꯁꯨ ꯊꯣꯏꯗꯣꯛꯅ ꯋꯥꯅꯤꯡꯉꯥꯏ ꯑꯣꯏꯗꯦ ꯃꯔꯝꯗꯤ ꯃꯗꯨꯒꯤꯗꯃꯛꯇꯁꯨ ꯑꯩꯈꯣꯏꯅ ꯀꯩꯅꯣꯒꯤꯗꯒꯤ ꯖꯦꯔꯥꯏ ꯖꯤꯝꯗꯒꯤ ꯑꯩꯈꯣꯏꯅ ꯀꯩꯅꯣꯁꯦ ꯃꯦꯆꯤꯟ ꯑꯣꯏꯅ ꯄꯨꯔꯛꯑꯒ ꯑꯗꯨꯝ ꯊꯝꯃꯦ ꯑꯗꯨꯒ ꯅꯈꯣꯏꯅ ꯂꯥꯛꯑꯕ ꯃꯇꯨꯡꯗ ꯈꯨꯗꯣꯡꯆꯥꯟꯕꯒꯤꯗꯃꯛꯇ ꯑꯩꯈꯣꯏꯅ ꯑꯗꯨꯝ ꯅꯈꯣꯏꯗ ꯐꯖꯅ ꯃꯦꯟꯇꯦꯟ ꯇꯧꯅꯕ ꯍꯥꯏꯕꯗꯤ ꯃꯄꯨꯡ ꯐꯥꯅ ꯀꯩꯅꯣ ꯇꯧꯅꯕꯒꯤꯗꯃꯛꯇ ꯑꯩꯈꯣꯏꯅ ꯂꯣꯏꯅ ꯄꯥꯊꯣꯛꯑꯥꯒ ꯀꯩꯅꯣ ꯇꯧꯔꯒ ꯂꯣꯏ ꯊꯝꯃꯕꯅꯦ ꯑꯗꯨꯏꯗꯨꯅ ꯑꯩꯈꯣꯏꯒꯤꯗ ꯂꯩꯔꯤꯁꯤ ꯕꯦꯜ ꯆꯤꯡꯅꯕ ꯃꯦꯆꯤꯟ ꯂꯩꯔꯦ ꯑꯗꯨꯗꯒꯤ ꯕꯥꯏ ꯇ꯭ꯔꯥꯏꯒꯤ ꯃꯦꯆꯤꯟꯗ ꯇꯧꯒꯦ ꯍꯥꯏꯔꯁꯨ ꯗꯝ ꯕꯦꯜꯗ ꯇꯧꯒꯦ ꯍꯥꯏꯔꯁꯨ ꯑꯗꯨꯃꯛꯁꯨ ꯂꯣꯏꯅ ꯑꯚꯥꯏꯂꯦꯕꯜ ꯑꯣꯏꯔꯅꯤ ꯑꯗꯨꯒ ꯑꯩꯈꯣꯏꯒꯤ ꯁꯥꯟꯅꯕ ꯃꯇꯝꯗ ꯇ꯭ꯔꯦꯟꯅꯔ ꯂꯧꯒꯦ ꯍꯥꯏꯔꯁꯨ ꯇ꯭ꯔꯦꯟꯅꯔ ꯌꯥꯎꯗꯕꯤꯗ ꯇꯧꯒꯦ ꯍꯥꯏꯔꯁꯨ ꯑꯗꯨꯒꯤꯗꯃꯛꯇꯗꯤ ꯑꯩꯈꯣꯏꯅ ꯐꯦꯁꯤꯂꯤꯇꯤ ꯌꯥꯝ ꯆꯥꯎꯅ ꯂꯩ ꯍꯣꯏ ꯑꯣ ꯍꯣꯏ ꯍꯣꯏ ꯐꯔꯦ ꯐꯔꯦ ꯍꯌꯦꯡ ꯂꯥꯛꯄꯤꯔꯣ ꯑꯗꯨꯗꯤ